ꯅꯨꯃꯤꯠ ꯑꯃꯗ ꯑꯩꯅ ꯏꯁꯤꯡꯁꯦ ꯍꯦꯛ ꯇꯨꯝꯕ ꯍꯧꯒꯠꯂꯛꯄꯗꯒꯤ ꯁꯤꯖꯤꯟꯅꯕꯁꯦ ꯏꯁꯤꯡ ꯊꯛꯄ ꯆꯥꯛ ꯊꯣꯡꯕ ꯀꯣꯟ ꯐꯦꯡꯕ ꯐꯤꯁꯨꯕ ꯋꯥꯏ ꯇꯩꯕ ꯑꯗꯩ ꯏꯔꯨꯖꯕ ꯑꯁꯤꯅꯆꯤꯡꯕꯗ ꯁꯤꯖꯤꯟꯅꯩ